ꯍꯂꯣ ꯁꯤꯕꯨ ꯆꯨꯔꯥꯆꯥꯟꯄꯨꯔ ꯑꯣꯏꯕꯤꯔꯕꯣ ꯑꯣ ꯑꯩ ꯆꯨꯔꯥꯆꯥꯟꯄꯨꯔꯒꯤ ꯃ꯭ꯌꯨꯖꯤꯌꯝꯗꯣ ꯌꯦꯡꯅꯤꯡꯕ ꯑꯩꯈꯣꯏ ꯃꯤ ꯃꯔꯤ ꯃꯉꯥ ꯂꯥꯛꯀꯅꯤ ꯎꯝ ꯎꯝ ꯑꯣ ꯑꯗꯨꯗꯤ ꯑꯩꯈꯣꯏ ꯃꯤ ꯇꯔꯥ ꯂꯥꯑꯒꯦ ꯎꯝ ꯎꯝ ꯑꯣ ꯍꯣꯏ ꯑꯗꯨ ꯌꯦꯡꯒꯦ ꯑꯗꯨ ꯐꯖ ꯐꯖꯕ ꯃꯐꯝꯗꯣ ꯑꯝꯇ ꯇꯥꯛꯄꯤꯔꯣ ꯅꯣꯏꯅ ꯎꯝ ꯍꯣꯏ ꯍꯣꯏ ꯂꯥꯛꯑꯒꯦ ꯂꯥꯛꯑꯒꯦ ꯑꯣ ꯑꯗꯨꯗꯤ ꯂꯥꯛꯑꯒꯦ ꯑꯩꯈꯣꯏ ꯎꯝ ꯎꯝ ꯍꯣꯏ ꯍꯣꯏ ꯎꯝ ꯑꯣ ꯍꯣ ꯍꯣ ꯑꯣ ꯑ ꯎꯝ ꯑꯣ ꯑꯗꯨ ꯐꯔꯝꯅꯤ ꯑꯩꯈꯣꯏ ꯐꯔꯦ ꯐꯔꯦ ꯑꯩꯈꯣꯏ ꯂꯥꯛꯅꯉꯥꯏ ꯇꯧꯔꯒꯦ ꯑꯣ ꯑꯗꯨꯗꯤ ꯗꯦꯠ ꯗꯦꯠ ꯐꯥꯏꯚꯇ ꯑꯣꯏꯅ ꯂꯥꯛꯑꯒꯦ ꯍꯣ ꯍꯣ ꯍꯣ ꯐꯔꯦ ꯐꯔꯦ